ꯀꯩꯅꯣꯝꯇ ꯍꯪꯖꯒꯦꯕ ꯑꯩꯁꯦ ꯗꯦꯜꯂꯤꯗꯒꯤꯅꯦꯕ ꯗꯦꯜꯂꯤꯗꯒꯤꯅꯦꯕ ꯑꯗꯣ ꯑꯩꯁꯦ ꯃꯅꯤꯄꯨꯔꯗ ꯍꯌꯦꯡ ꯂꯥꯛꯀꯗꯕ ꯑꯗꯣ ꯏꯟꯅꯔ ꯂꯥꯏꯟ ꯄꯥꯔꯃꯤꯠꯁꯦ ꯀꯔꯥꯏꯋꯥꯏꯗ ꯐꯪꯗꯣꯏꯖꯥꯠꯅꯣ ꯅꯠꯇ꯭ꯔꯒ ꯏꯝꯐꯥꯜꯗ ꯑꯗꯨꯝ ꯐꯪꯗꯣꯏꯖꯥꯠꯂꯣ ꯅꯠꯇ꯭ꯔꯒꯅ ꯍꯥꯟꯅ ꯃꯥꯎꯗꯕꯨꯗꯤ ꯐꯪꯖꯩꯅ ꯇꯥꯖꯕ ꯑꯗꯨ ꯁꯤ ꯀꯔꯥꯏꯋꯥꯏꯗ ꯐꯪꯕꯤꯗꯣꯏꯖꯥꯠꯅꯣ ꯑꯈꯣꯏꯖꯦ ꯐ꯭ꯂꯥꯏꯠꯇ ꯂꯥꯛꯇꯣꯏꯕ ꯑꯥ ꯑꯗꯨ ꯑꯩꯅ ꯌꯧꯔꯛꯄ ꯀꯥꯟꯗ ꯑꯗꯨꯝ ꯁꯨꯝ ꯕ꯭ꯔꯣꯗ ꯑꯗꯨꯝ ꯐꯣꯟ ꯇꯧꯖꯔꯛꯑꯒ ꯑꯩꯅ ꯈꯪꯗꯕꯁꯤꯡꯗꯣ ꯑꯗꯨꯝ ꯍꯪꯕ ꯌꯥꯒꯗ꯭ꯔꯣ ꯑꯗꯣ ꯏꯟꯅꯔ ꯂꯥꯏꯟ ꯄꯥꯔꯃꯤꯠꯁꯦ ꯆꯍꯤ ꯀꯌꯥꯃꯨꯛꯀ ꯚꯦꯂꯤꯗꯤꯇꯤ ꯂꯩꯖꯥꯠꯅꯣ ꯑꯥ ꯑꯥ

ꯍꯣꯏ ꯍꯣꯏ ꯌꯥꯝ ꯅꯨꯡꯉꯥꯏꯖꯔꯦ ꯑꯗꯨꯗꯤ